ꯍꯦꯜꯂꯣ ꯑꯥ ꯍꯥꯏꯕꯤꯌꯣ ꯃꯥꯅꯤ ꯃꯥꯅꯤ ꯕꯕꯥ ꯑꯩ ꯐꯣꯟ ꯇꯧꯖꯔꯛ ꯑꯝꯕꯅꯦ ꯀꯩꯅꯣ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯕꯕꯥ ꯍꯣꯏ ꯍꯣꯏ ꯑꯗꯨ ꯍꯣꯏ ꯍꯣꯏ

ꯍꯣꯏ ꯍꯣꯏ ꯍꯣꯏ ꯕꯕꯥ ꯍꯣꯏ

ꯍꯣꯏ ꯍꯣꯏ ꯍꯣꯏ ꯕꯕꯥ ꯕꯕꯥ ꯑꯩ ꯀꯩ ꯍꯣꯏ ꯕꯕꯥ ꯃꯔꯛꯊꯠꯅ ꯑꯩꯁꯨ ꯈꯨꯗꯣꯡ ꯆꯥꯗꯕ ꯈꯤꯇꯪ ꯂꯩꯖꯕꯒꯤꯅꯦꯕꯀꯣ ꯑꯩꯈꯣꯏ ꯍꯥꯏꯗꯤ ꯂꯥꯏꯔꯤꯛꯇꯣ ꯕꯕꯥꯗꯩ ꯑꯩ ꯕꯕꯥꯒꯤ ꯂꯥꯏꯕ꯭ꯔꯦꯔꯤꯗꯩ ꯁꯤꯖꯟꯅꯕꯅꯤꯅ ꯄꯩꯁꯥ ꯅꯨꯡꯁꯥ ꯐꯥꯏꯟꯁꯨ ꯈꯤꯇꯪ ꯂꯩꯔꯝꯒꯗꯧꯕ ꯃꯥꯜꯂꯦ ꯑꯗꯨꯒꯤ ꯐꯥꯏꯟ ꯅꯨꯡꯗꯨꯁꯨ ꯑꯩꯉꯣꯟꯗ ꯉꯁꯤ ꯉꯔꯥꯡꯁꯤ ꯄꯩꯁꯥꯁꯤ ꯈꯨꯌꯧꯅꯕꯗꯨꯅ ꯃꯔꯝ ꯑꯣꯏꯔꯒ ꯂꯥꯏꯔꯤꯛꯇꯣ ꯑꯩꯅ ꯄꯥꯕꯒꯤꯗꯤ ꯆꯧꯔꯥꯛꯅ ꯂꯣꯏꯗꯤ ꯂꯣꯏꯁꯟꯖꯔꯦ ꯊꯤꯟꯗꯤ ꯊꯤꯜꯂꯒꯦ ꯍꯥꯏꯅꯁꯨ ꯑꯩꯒꯤ ꯋꯥꯈꯜꯂꯣꯟꯗꯗꯤ ꯈꯟꯖꯔꯕꯅꯤ ꯑꯗꯨꯗ ꯄꯩꯁꯥ ꯅꯨꯡꯁꯥꯗꯣ ꯈꯤꯇꯪ ꯐꯥꯏꯟ ꯅꯨꯡꯗꯨꯅ ꯀꯃꯥꯏꯅ ꯇꯧꯔꯤꯕꯅꯣ ꯈꯣꯠꯂꯤꯕꯅꯣ ꯑꯗꯨꯒꯤꯁꯨꯝ ꯃꯥꯡꯖꯧꯅꯅ ꯑꯩ ꯉꯁꯥꯏꯗꯣ ꯑꯝꯇꯪ ꯈꯪꯖꯒꯦꯅ ꯕꯕꯥꯗ ꯍꯥꯟꯅ ꯐꯣꯟ ꯇꯧꯖꯔꯛ ꯑꯝꯕꯅꯦ ꯍꯣꯏ

ꯍꯣꯏ ꯍꯣꯏ ꯕꯕꯥ ꯍꯣꯏ ꯍꯣꯏ

ꯍꯣꯏ ꯍꯣꯏ ꯍꯣꯏ ꯍꯣꯏ ꯍꯣꯏ ꯍꯣꯏ ꯍꯣꯏ ꯑꯗꯨ ꯕꯕꯥ ꯃꯔꯛ ꯊꯠꯅ ꯑꯩꯅ ꯁꯨꯝ ꯍꯣꯏ ꯑꯩ ꯀꯩꯅꯣꯝꯇꯪꯒ ꯈꯪꯖꯍꯧꯒꯦ ꯑꯩꯒꯤ ꯕꯕꯥꯗ ꯍꯪꯖꯔꯛꯏꯕ ꯑꯩꯁꯨ ꯃꯃꯥꯡꯗꯁꯨ ꯍꯥꯏꯕꯨꯗꯤ ꯍꯥꯏꯈ꯭ꯔꯦ ꯕꯕꯥꯗ ꯍꯥꯏꯗꯤ ꯐꯣꯟ ꯍꯥꯏꯗꯤ ꯑꯩꯁꯨ ꯂꯥꯏꯔꯤꯛꯇꯨ ꯊꯤꯟꯅꯤꯡꯉꯥꯏꯗꯤ ꯌꯥꯝ ꯀꯟꯅꯗꯤ ꯍꯣꯠꯅꯖꯔꯤꯕꯅꯦ ꯑꯗꯨꯗ ꯄꯩꯁꯥ ꯅꯨꯡꯁꯥꯗꯨꯁꯨ ꯍꯥꯏꯗꯤ ꯄꯨꯔꯣꯔꯃꯤꯅ ꯍꯥꯏꯗꯤ ꯕꯕꯥꯒꯤ ꯂꯥꯏꯕ꯭ꯔꯦꯔꯤꯗꯒꯤ ꯂꯥꯏꯔꯤꯛꯇꯨ ꯁꯤꯖꯟꯅꯔꯣꯔꯃꯤꯅ ꯃꯃꯜꯗꯨꯁꯨ ꯄꯤꯗꯕ ꯌꯥꯗꯕꯅꯤꯅ ꯑꯗꯨꯒꯤꯁꯨ ꯈꯤꯇꯪ ꯈꯪꯖꯅꯤꯡꯕꯩ ꯍꯥꯟꯅ ꯇꯧꯖꯔꯛꯑꯝꯕꯅꯤ ꯍꯣꯏ ꯕꯕꯥ ꯑꯩ ꯑꯩꯒꯤ ꯑꯣꯏꯕ ꯁꯥꯏꯗꯇꯒꯤꯁꯨ ꯍꯣꯏ ꯂꯥꯏꯔꯇꯤꯛꯇꯨ ꯃꯇꯝ ꯆꯥꯅ ꯕꯕꯥꯒꯤ ꯅꯥꯛꯇ ꯑꯃꯨꯛ ꯍꯟꯅ ꯌꯧꯍꯟꯕ ꯉꯝꯍꯜꯂꯛꯇꯕꯗꯨꯗꯤ ꯑꯩꯒꯤ ꯌꯥꯝ ꯆꯥꯎꯅ ꯑꯁꯣꯏꯕ ꯑꯃꯅꯦ ꯑꯗꯨꯒ ꯑꯩꯒꯤ ꯑꯣꯏꯅꯗꯤ ꯍꯧꯖꯤꯛꯀꯤ ꯑꯣꯏꯅꯗꯤ ꯕꯕꯥ ꯂꯥꯏꯔꯤꯛꯁꯤ ꯄꯥꯕꯁꯨ ꯂꯣꯏꯗꯤ ꯂꯣꯏꯁꯤꯟꯖꯔꯛꯑꯦ ꯑꯗꯨꯒ ꯑꯩꯅ ꯕꯕꯥꯗꯒꯤ ꯑꯃꯇꯪ ꯈꯪꯖꯅꯤꯡꯉꯤꯁꯤꯅ ꯂꯥꯏꯔꯤꯛ ꯑꯩꯅ ꯕꯕꯥ ꯉꯁꯤ ꯅꯠꯇ꯭ꯔꯒꯅ ꯍꯌꯦꯡꯁꯤꯗ ꯑꯩ ꯑꯊꯨꯕ ꯃꯇꯝꯗ ꯕꯕꯥꯒꯤ ꯂꯥꯏꯕ꯭ꯔꯦꯔꯤꯗ ꯌꯧꯍꯜꯂꯛꯀꯦ ꯍꯥꯏꯅꯗꯤ ꯈꯟꯖꯔꯤ ꯑꯗꯨ ꯁꯨꯃꯥꯏꯅ ꯌꯧꯍꯜꯂꯛꯄꯁꯤꯗ ꯑꯗꯨꯝ ꯑꯩꯅ ꯑꯇꯣꯞꯄ ꯂꯥꯏꯔꯤꯛ ꯑꯃꯁꯨ ꯑꯗꯨꯝ ꯑꯩꯅ ꯄꯥꯅꯤꯡꯕ ꯂꯥꯏꯔꯤꯛ ꯑꯃ ꯈꯜꯂꯒ ꯅꯣꯡ ꯅꯤꯅꯤ ꯃꯇꯝ ꯑꯃ ꯕꯕꯥꯅꯀꯣ ꯍꯥꯏꯗꯤ ꯑꯗꯨꯒꯤ ꯂꯥꯏꯔꯤꯛꯇꯨꯗꯤ ꯁꯤꯖꯤꯟꯅꯕ ꯌꯥꯅꯤ ꯅꯠꯇ꯭ꯔꯒꯅ ꯄꯥꯕ ꯌꯥꯅꯤ ꯍꯥꯏꯔꯒ ꯑꯩ ꯑꯗꯨꯝ ꯌꯨꯝꯗ ꯑꯃꯨꯛꯀꯁꯨ ꯍꯟꯅ ꯂꯥꯏꯔꯤꯛ ꯄꯥꯕ ꯌꯥꯕꯒꯤ ꯐꯦꯁꯤꯂꯤꯇꯤꯗꯨ ꯂꯩꯒꯗ꯭ꯔꯥ ꯍꯥꯏꯅ ꯕꯕꯥꯗ ꯍꯪꯖꯔꯛꯏꯕ

ꯍꯣꯏ

ꯍꯣꯏ ꯍꯣꯏ ꯕꯕꯥ ꯍꯣꯏ ꯍꯣꯏ ꯍꯣꯏ ꯍꯣꯏ ꯕꯕꯥ ꯍꯣꯏ ꯍꯣꯏ ꯍꯣꯏ ꯍꯣꯏ ꯍꯣꯏ ꯕꯕꯥ ꯍꯣꯏ ꯍꯣꯏ ꯕꯕꯥ ꯌꯥꯝ ꯅꯨꯉꯥꯏꯖꯔꯦ ꯑꯩ ꯑꯊꯨꯕ ꯃꯇꯝꯗ ꯑꯗꯨꯝ ꯊꯤꯟꯅꯕ ꯑꯩ ꯑꯗꯨꯝ ꯍꯣꯠꯅꯖꯔꯛꯑꯒꯦ ꯉꯁꯤ ꯅꯠꯇ꯭ꯔꯒꯅ ꯍꯌꯦꯡ ꯑꯗꯨꯝ ꯕꯕꯥꯏ ꯕꯕꯥꯒꯤ ꯂꯥꯏꯕ꯭ꯔꯦꯔꯤꯗ ꯑꯗꯨꯝ ꯍꯣꯏ ꯍꯣꯏ ꯍꯣꯏ ꯌꯥꯝ ꯍꯣꯏ ꯊꯥꯖꯩ ꯊꯥꯖꯩ ꯕꯕꯥ ꯊꯝꯖꯔꯦ ꯊꯝꯖꯔꯦ ꯍꯣꯏ ꯍꯣꯏ ꯍꯣꯏ ꯑꯥ